ꯑꯥ ꯍꯜꯂꯣ ꯑꯥ ꯑꯣ ꯅꯪꯉꯣꯟꯗ ꯋꯥ ꯑꯃ ꯍꯪꯒꯦ ꯑꯣ ꯅꯪꯅꯥ ꯂꯝ ꯌꯣꯟꯊꯣꯛꯄꯗꯣ ꯑꯗꯨ ꯑꯦꯖꯦꯟ ꯇꯧꯏ ꯍꯥꯏꯕ ꯅꯠꯇ꯭ꯔꯥ ꯑꯥꯎ ꯑꯥ ꯑꯗꯨꯗꯤ ꯑꯩ ꯍꯧꯖꯤꯛꯀꯥꯟ ꯌꯣꯟꯊꯣꯛꯅꯤꯡꯉꯥꯏ ꯂꯩꯕ꯭ꯔꯥ ꯀꯣ ꯂꯝ

ꯑꯣ ꯑꯗꯨ ꯑꯩꯅꯗꯤ ꯑꯩ ꯈꯨꯠꯇꯗꯤ ꯄꯩꯁꯥꯗꯤ ꯌꯥꯝꯕꯗꯤ ꯌꯥꯝꯗꯦ ꯑꯗꯨ ꯂꯥꯛ ꯇꯔꯨꯛ ꯃꯉꯥꯒꯨꯝꯕ ꯂꯩꯔꯝꯒꯅꯤ ꯑꯗꯨ ꯑꯗꯨ ꯑꯣꯏꯅ ꯐꯪꯂꯗꯤ ꯑꯗꯨꯝ ꯀꯌꯥ ꯆꯥꯎꯗ꯭ꯔꯁꯨ ꯑꯗꯨꯝ ꯑꯃ ꯂꯩꯒꯦ ꯍꯥꯏꯅ ꯇꯧꯕ ꯑꯗꯨ ꯁ꯭ꯀ꯭ꯋꯥꯔ ꯐꯤꯠ ꯑꯣꯏꯅ ꯌꯣꯟꯊꯣꯛꯄ꯭ꯔꯥ ꯑꯥꯎ ꯑꯥꯎ ꯑꯗꯨ ꯑꯣꯏꯔꯗꯤ ꯑꯩꯗꯤ ꯀꯌꯥ ꯆꯥꯎꯗ꯭ꯔꯁꯨ ꯌꯥꯏ ꯑꯥꯎ ꯑꯗꯨꯒꯨꯝꯕ ꯃꯃꯥꯡ ꯑꯗꯨꯝ ꯆꯥꯟꯅꯔꯗꯤ ꯑꯗꯨꯝ ꯌꯥꯏ ꯑꯣ ꯑꯗꯨꯗꯤ ꯀꯗꯥꯏ ꯋꯥꯏꯗꯒꯤ ꯐꯪꯒꯦꯔꯥꯀꯣ ꯂꯝꯗꯨ ꯑꯥꯎ ꯑ ꯑꯣ ꯑꯥ ꯑꯣ ꯑꯥꯎ ꯑ ꯑꯥꯎ ꯍꯌꯦꯡ ꯑꯗꯨ ꯑꯗꯨ ꯑꯣꯏꯔꯗꯤ ꯍꯌꯦꯡ ꯂꯥꯛꯂꯒ ꯑꯗꯨꯝ ꯆꯠꯃꯤꯟꯅꯔꯒ ꯋꯥꯔꯤ ꯁꯔꯒꯥ ꯑꯗꯨꯝ ꯌꯦꯡꯁꯤꯀꯣ ꯅꯪ ꯊꯕꯛ ꯑꯥ ꯅꯪ ꯊꯕꯛ ꯂꯩꯇ꯭ꯔꯗꯤ ꯑꯗꯨꯝ ꯑꯩ ꯂꯥꯛꯀꯦ ꯑꯥꯎ

ꯑꯥ ꯍꯣꯏ ꯑꯥꯎ ꯍꯣꯏ ꯍꯣꯏ ꯑꯗꯨ ꯑꯩ ꯂꯥꯛꯀꯦ ꯑꯗꯨ ꯑꯣꯏꯔꯗꯤ ꯍꯌꯦꯡ ꯊꯦꯡꯅꯁꯤꯀꯣ ꯑꯥꯎ ꯑꯥꯎ ꯑꯥꯎ ꯍꯣꯏ ꯑꯥꯎ